ꯍꯂꯣ ꯑꯁꯤ ꯀꯛꯆꯤꯡꯒꯤ ꯔꯨꯌꯦꯜ ꯕꯦꯀꯔꯤ ꯑꯣꯏꯕꯤꯔꯕ꯭ꯔꯥ ꯑꯣ ꯌꯥꯝ ꯅ ꯅꯨꯡꯉꯥꯏꯖꯔꯦ ꯑꯩ ꯑꯩꯒꯤ ꯃꯤꯡ ꯇꯥꯏꯁꯟ ꯀꯧꯖꯩ ꯑꯩꯒꯤ ꯂꯩꯐꯝꯅ ꯀꯛꯆꯤꯡ ꯇꯨꯔꯦꯜ ꯋꯥꯡꯃ ꯍꯣꯁꯄꯤꯇꯥꯜ ꯃꯅꯥꯛꯇꯒꯤꯅꯤ ꯑꯩ ꯍꯣꯔꯦꯟ ꯕꯥꯔꯗꯦꯒꯤ ꯀꯦꯛ ꯑꯝꯇꯪ ꯑꯣꯗꯔ ꯇꯧꯖꯒꯦ ꯇꯧꯕꯅꯤ ꯑꯩꯅ ꯄꯥꯝꯕ ꯐ꯭ꯂꯦꯕꯔꯅ ꯕꯇꯔ ꯏꯁꯀꯣꯁꯇꯨꯅꯤ ꯑꯗꯣ ꯌꯥꯔꯒꯗꯤ ꯍꯣꯔꯦꯟ ꯄꯨꯡ ꯑꯍꯨꯝ ꯃꯈꯥꯏ ꯃꯔꯤ ꯑꯗꯨꯋꯥꯏꯗ ꯑꯩ ꯂꯧꯕ ꯂꯥꯛꯆꯒꯦ ꯑꯗꯣ ꯑꯁꯣꯝꯅ ꯑꯃꯨꯛꯇꯪ ꯌꯥꯅꯕꯒꯤ ꯑꯃꯨꯛꯇꯪ ꯁꯦꯝꯕꯤꯕ ꯀꯔꯤ ꯑꯀꯥꯏꯕ ꯂꯩꯒꯅꯤ ꯑꯗꯨ ꯑꯃꯨꯛꯇꯪ ꯑꯩ ꯈꯪꯖꯒꯦ ꯑꯣ ꯌꯥꯝꯅ ꯅꯨꯡꯉꯥꯏꯔꯦ ꯌꯥꯝꯅ ꯅꯨꯡꯉꯥꯏꯖꯔꯦ ꯑꯗꯨꯑꯣꯏꯔꯗꯤ ꯑꯩ ꯍꯣꯔꯦꯟ ꯁꯣꯏꯗꯅ ꯄꯨꯡ ꯑꯍꯨꯝ ꯃꯈꯥꯏ ꯑꯗꯨꯋꯥꯏꯗ ꯑꯩ ꯂꯧꯕ ꯂꯥꯛꯆꯔꯒꯦ ꯑꯣꯗꯔꯗꯨ ꯅꯪ ꯀꯟꯐꯥꯝ ꯑꯃꯨꯛꯇꯪ ꯇꯧꯕꯤꯔꯝꯃꯣ